ꯁ꯭ꯀꯨꯜ ꯇꯝꯕ ꯂꯣꯏꯔꯕ ꯃꯇꯨꯡ ꯃꯍꯩꯔꯣꯏꯁꯤꯡꯅ ꯑꯋꯥꯡꯕ ꯊꯥꯛꯀꯤ ꯃꯍꯩ ꯃꯁꯤꯡ ꯇꯝꯃꯤ ꯍꯥꯏꯅ ꯑꯩꯅ ꯈꯟꯖꯩ ꯃꯔꯝꯗꯤ ꯂꯥꯏꯔꯤꯛ ꯂꯥꯏꯁꯨ ꯇꯝꯕ ꯍꯥꯏꯕꯁꯤꯅ ꯃꯤꯗꯨꯗ ꯋꯥꯈꯜ ꯂꯧꯁꯤꯡ ꯐꯒꯠꯍꯟꯕꯗ ꯅꯠꯇꯅ ꯍꯌꯦꯡꯋꯥꯏ ꯃꯥꯒꯤ ꯂꯥꯏꯔꯤꯛ ꯇꯝꯕ ꯂꯣꯏꯔꯕ ꯃꯇꯨꯡꯗ ꯑꯗꯩꯗꯤ ꯂꯥꯏꯔꯤꯛ ꯈꯛꯀꯤ ꯂꯥꯏꯔꯤꯛ ꯀꯨꯏꯅ ꯇꯝꯗꯨꯅ ꯑꯗꯩ ꯋꯥꯈꯜꯒꯤ ꯑꯣꯏꯕ ꯑꯦꯛꯁꯄ꯭ꯔꯦꯟꯁ ꯂꯩꯍꯧꯕ ꯇꯥꯔꯒꯗꯤ ꯊꯕꯛ ꯇꯧꯅꯤꯡꯕ ꯑꯃ ꯍꯦꯛꯇ ꯇꯧꯔꯛꯄ ꯃꯇꯝꯗ ꯍꯩꯊꯣꯏ ꯁꯤꯡꯊꯣꯏꯕ ꯑꯗꯩꯗꯤ ꯍꯦꯟꯅ ꯑꯣꯏꯒꯅꯤ ꯑꯃꯗꯤ ꯑꯩꯅꯁꯨ ꯃꯁꯛ ꯃꯤꯅꯁꯨ ꯃꯁꯛ ꯍꯦꯟꯅ ꯈꯪꯕꯤꯕ ꯑꯗꯨꯒ ꯕꯤꯖꯤꯅꯦꯁ ꯀꯨꯝꯕ ꯇꯧꯍꯧꯕ ꯍꯥꯏꯕꯁꯤꯁꯨ ꯃꯥꯒꯤ ꯇꯨꯡꯒꯤ ꯑꯣꯏꯕ ꯄꯨꯟꯁꯤ ꯑꯃ ꯁꯦꯝꯖꯕ ꯁꯦꯝꯖꯕꯅꯤ ꯑꯗꯩꯗꯤ ꯃꯁꯤꯅ ꯀꯔꯤꯗ ꯀꯥꯟꯅꯩ ꯍꯥꯏꯕꯗ ꯀꯔꯤꯗ ꯀꯥꯟꯅꯩ ꯍꯥꯏꯕ ꯃꯇꯝꯗꯁꯨꯅꯦ ꯌꯥꯝꯅ ꯀꯩ ꯍꯥꯏꯈ꯭ꯔꯦ ꯅꯧꯅ ꯏꯃꯨꯡ ꯃꯅꯨꯡꯗ ꯃꯇꯦꯡ ꯀꯌꯥ ꯑꯃ ꯄꯤꯕꯤꯕ ꯑꯗꯩ ꯃꯇꯦꯡ ꯀꯌꯥ ꯑꯃ ꯄꯤꯕꯗꯁꯨ ꯅꯠꯇꯅ ꯇꯣꯉꯥꯟ ꯇꯣꯉꯥꯟꯕ ꯃꯤꯑꯣꯏꯁꯤꯡꯗꯁꯨ ꯍꯣꯠꯅꯖꯍꯟꯅꯤꯡꯕꯗꯣ ꯑꯗꯨꯒꯤ ꯏꯊꯤꯜ ꯑꯃ ꯄꯤ